ꯍꯜꯂꯣ ꯍꯥꯎ ꯃꯥꯟꯅꯤ ꯀꯔꯤ ꯍꯥꯏꯕꯤꯒꯗꯕ ꯑꯥ ꯑꯥ

ꯆꯥꯛ ꯆꯥꯕ ꯌꯥꯗ꯭ꯔꯗꯤ ꯍꯩꯔꯥꯒꯨꯝꯕ ꯈꯔ ꯄꯤꯖꯕ ꯑꯗꯨꯒ ꯃꯍꯤ ꯃꯅꯥꯏ ꯈꯔ ꯄꯤꯊꯛꯎ ꯑꯗꯨꯒ ꯚꯤꯇꯥꯃꯦꯟ ꯑꯃ ꯑꯅꯛꯄ ꯐꯥꯔꯃꯥꯁꯤꯗꯒꯤ ꯂꯧꯕꯤꯌꯣ ꯎꯝ ꯍꯩꯔꯥꯗꯅ ꯕꯅꯥꯅꯥꯒꯨꯝꯕ ꯄꯤꯖꯕ ꯕ꯭ꯔꯦꯛꯐꯥꯁꯇ ꯕ꯭ꯔꯦꯠꯀ ꯑꯣꯝꯂꯦꯠꯀꯁꯦ ꯌꯥꯝꯅ ꯐꯩ ꯃꯔꯛ ꯃꯔꯛꯇ ꯇꯟ ꯄꯤꯖꯔꯁꯨ ꯌꯥꯏ ꯑꯥ ꯑꯥ ꯍꯩꯔꯥ ꯑꯦꯄꯜꯒꯨꯝꯕ ꯕꯅꯥꯅꯥꯒꯨꯝꯕ ꯚꯤꯇꯥꯃꯦꯟ ꯕꯤ ꯍꯂꯣ ꯎꯝ ꯉꯥꯒꯨꯝꯕ ꯄꯤꯖꯕ ꯉꯥꯒꯨꯝꯕ ꯄꯤꯖꯕꯁꯦ ꯐꯩ ꯉꯥꯗ ꯚꯤꯇꯥꯃꯦꯟ ꯕꯤ ꯌꯥꯎꯕ ꯑꯗꯒꯤ ꯁꯪꯒꯣꯝ ꯄꯤꯊꯛꯄ ꯏꯛ ꯌꯣꯒꯔꯠ ꯁꯤ ꯃꯈꯩ ꯌꯥꯝꯅ ꯀꯥꯟꯅꯩ ꯑꯗꯨꯒ ꯑꯦꯛꯁꯔꯁꯥꯏꯁ ꯀꯔꯤ ꯀꯔꯥ ꯇꯧꯍꯟꯕ ꯑꯥ ꯍꯦꯕꯤ ꯅꯠꯇ꯭ꯔꯁꯨ ꯁꯨꯝ ꯍꯨꯃꯥꯡ ꯊꯣꯛꯍꯟꯕ ꯑꯥ ꯀꯥꯟꯅꯩ ꯁꯥꯏꯀꯟ ꯊꯧꯕ ꯑ ꯇꯨꯝꯕꯁꯦ ꯉꯟꯇꯥꯅ ꯑꯗꯨꯝ ꯇꯨꯝꯕꯤꯌꯨ ꯄꯨꯡ ꯃꯥꯄꯟ ꯑꯗꯨꯒ ꯄꯨꯡ ꯇꯔꯨꯛ ꯃꯉꯥ ꯇꯔꯨꯛ ꯇꯨꯝꯃꯗꯤ ꯑꯗꯨꯝ ꯌꯥꯔꯦ ꯅꯨꯡꯊꯤꯟ ꯇꯨꯝꯃꯁꯨ ꯀꯔꯤꯝ ꯀꯥꯏꯗꯦ ꯑꯩꯈꯣꯏ ꯀ꯭ꯂꯤꯅꯤꯛꯇ ꯄꯨꯔꯛꯑꯒ ꯑꯩꯈꯣꯏ ꯀ꯭ꯂꯤꯅꯤꯛꯇ ꯑꯉꯥꯡꯗꯣ ꯄꯨꯔꯛꯑꯒ ꯋꯥꯔꯤ ꯐꯖꯅ ꯁꯥꯅꯔꯁꯨ ꯌꯥꯅꯤ ꯃꯥꯒꯤ ꯚꯤꯇꯥꯃꯤꯟ ꯀꯔꯤ ꯀꯔꯥ ꯑꯩꯈꯣꯏ ꯁꯤꯗ ꯑꯗꯨꯝ ꯂꯩ ꯄꯨꯡ ꯃꯥꯄꯟꯗꯒꯤꯅ ꯄꯨꯡ ꯑꯅꯤꯐꯥꯎꯕ ꯍꯥꯡꯉꯤ ꯑꯥ ꯑꯣ ꯈꯣꯡꯖꯣꯝ ꯕꯖꯥꯔꯗ ꯑꯥ ꯎꯝ ꯌꯥꯒꯅꯤ ꯑꯗꯨꯝ ꯂꯥꯛꯄꯤꯕ ꯑꯧ ꯐꯣꯟ ꯌꯥꯝ ꯁꯥꯟꯟꯕꯗ ꯍꯥꯏꯔꯒꯅ ꯐꯣꯟꯗ ꯁꯥꯟꯅꯗꯕꯤꯗ ꯃꯁꯥ ꯂꯝꯄꯥꯛꯇꯒꯨꯝꯕ ꯑꯉꯥꯡ ꯃꯈꯩꯒ ꯁꯥꯟꯅꯕ ꯆꯣꯡꯕ ꯐꯟꯕ ꯑꯗꯨꯒꯨꯝꯕꯗ ꯑꯣꯏꯅ ꯇꯧꯍꯟꯕ ꯑꯥ ꯐꯣꯟ ꯌꯥꯝ ꯃꯦꯠꯄ ꯐꯠꯇꯦ ꯎꯝ ꯍꯣꯏ